ꯑꯩꯁꯦ ꯏꯪꯊꯝꯊꯥꯗꯒꯤ ꯇ꯭ꯔꯥꯕꯦꯜꯂꯤꯡ ꯇꯧꯕ ꯄꯥꯝꯃꯦ ꯍꯥꯏꯕꯁꯤꯗꯤ ꯃꯌꯥꯝ ꯎꯕ ꯉꯝꯒꯅꯤ ꯌꯦꯡꯕ ꯅꯨꯡꯉꯥꯏꯌꯦ ꯎꯐꯨꯜꯁꯨ ꯊꯣꯛꯇꯦ ꯑꯗꯨꯒ ꯀꯥꯂꯦꯟꯗꯗꯤ ꯅꯣꯡ ꯅꯣꯡ ꯆꯨꯔꯕꯗꯤ ꯂꯦꯟꯏꯁꯂꯥꯏꯠꯀꯨꯝꯕ ꯑꯣꯏꯌꯦ ꯂꯝꯕꯤ ꯃꯔꯛꯇ ꯅꯦꯠꯈꯥꯏꯕ ꯑꯗꯨꯒꯨꯝꯕ ꯂꯝꯕꯤ ꯂꯝꯕꯤꯗ ꯑꯗꯨꯝ ꯂꯦꯞꯇꯨꯅ ꯂꯩꯈ꯭ꯔꯒꯅꯤ ꯂꯝꯕꯤ ꯐꯠꯇ꯭ꯔꯕꯗꯤ ꯑꯗꯨꯒꯤ ꯀꯥꯂꯦꯟꯗꯗꯤ ꯆꯠꯅꯤꯡꯗꯦ ꯏꯪꯊꯝꯊꯥꯗꯗꯤ ꯆꯠꯂꯕꯗꯤ ꯂꯝꯕꯤꯁꯨ ꯐꯩ ꯑꯗꯨꯒ ꯀꯔꯤ ꯀꯔꯤꯁꯨ ꯌꯦꯡꯕ ꯌꯥꯝ ꯅꯨꯡꯉꯥꯏꯌꯦ ꯆꯠꯄ ꯅꯨꯡꯉꯥꯏꯌꯦ